ꯍꯜꯂꯣ ꯑꯧ ꯃꯥꯅꯤ ꯃꯥꯅꯤ ꯀꯔꯤ ꯍꯥꯏꯕꯤꯒꯗꯕ

ꯍꯣꯏ ꯌꯥꯅꯤ ꯌꯥꯅꯤ ꯔꯨꯝꯒꯤ ꯐꯦꯁꯤꯂꯤꯇꯤꯁꯦ ꯑꯩꯈꯣꯏꯒꯤ ꯋꯤꯗꯥꯎꯠ ꯑꯦꯁꯤꯗ ꯂꯤꯁꯤꯡ ꯑꯃ ꯂꯨꯄꯥ ꯂꯤꯁꯤꯡ ꯑꯃ ꯑꯣꯏꯅꯤꯕꯀꯣ ꯑꯦꯃꯥꯎꯟꯁꯦ ꯑꯗꯨꯒ ꯑꯦ ꯁꯤ ꯌꯥꯎꯕꯗꯅ ꯂꯤꯁꯤꯡ ꯑꯃꯒ ꯆꯍꯨꯝ ꯑꯗꯨꯃꯥꯏꯅ ꯂꯩꯀꯣ ꯑꯗꯨꯒ ꯁꯤꯗ ꯑꯍꯤꯡ ꯂꯩꯕꯒꯤ ꯀꯩꯅꯣꯁꯦ ꯃꯥꯒꯤ ꯐꯨꯗꯤꯡ ꯑꯃ ꯑꯃ ꯂꯣꯏꯅ ꯂꯩꯅꯤꯀꯣ ꯃꯥꯒꯤ ꯐꯨꯗꯤꯡꯁꯦ ꯕꯦꯖꯇꯁꯨ ꯂꯩ ꯑꯗꯨꯗꯒꯤ ꯅꯟ ꯕꯦꯖꯇꯁꯨ ꯂꯩ ꯑꯗꯨꯗꯒꯤ ꯍꯜꯂꯥꯜꯁꯨ ꯂꯣꯏꯅꯃꯛ ꯑꯦꯕꯥꯏꯂꯦꯕꯜ ꯑꯣꯏꯀꯣ ꯑꯩꯈꯣꯏꯁꯦ ꯑꯗꯣ ꯃꯈꯥ ꯀꯔꯤ ꯀꯔꯤ ꯍꯪꯅꯤꯡꯉꯤꯕ ꯑꯗꯨꯝ ꯍꯥꯏꯕꯤꯔꯛꯑꯣ ꯌꯥꯅꯤ ꯑꯥ ꯂꯩꯅꯤ ꯂꯩꯅꯤ ꯑꯗꯨꯒꯤꯅ ꯃꯥꯒꯤ ꯑꯦꯛꯁꯇ꯭ꯔꯥ ꯆꯥꯔꯖ ꯂꯩꯒꯅꯤꯀꯣ ꯑ ꯌꯥꯅꯤ ꯌꯥꯅꯤ ꯑꯗꯣ ꯅꯣꯏ ꯃꯤ ꯀꯌꯥꯝ ꯂꯩꯗꯣꯏꯅꯣ ꯑꯣ ꯌꯥꯅꯤ ꯌꯥꯅꯤ ꯀꯔꯤꯁꯨ ꯀꯥꯏꯗꯦ ꯑꯗꯣ ꯅꯣꯏꯒꯤ ꯑꯄꯥꯝꯕꯅꯤ ꯉꯁꯥꯏꯒꯤ ꯑꯦꯁꯤꯗ ꯂꯩꯒꯦꯔꯥ ꯋꯤꯗꯥꯎꯠ ꯑꯦꯁꯤꯗ ꯂꯩꯒꯦꯔꯥ ꯑꯗꯨꯃꯥꯏꯅ ꯈꯜꯂꯒ ꯇꯧꯕꯤꯔꯣ ꯑꯗꯨꯒ ꯃꯥꯒꯤ ꯐꯨꯗꯤꯡꯒꯤ ꯃꯇꯥꯡꯗꯁꯨ ꯑꯩꯅ ꯉꯥꯁꯥꯏ ꯍꯥꯏꯖꯈꯤꯕꯗꯨꯅꯤꯀꯣ ꯕꯦꯖꯇꯁꯨ ꯅꯟ ꯕꯦꯖ ꯑꯃꯗꯤ ꯍꯜꯂꯥꯜ ꯀꯩꯀꯥ ꯂꯣꯏꯅꯃꯛ ꯁꯨꯅ ꯂꯩꯀꯣ ꯑꯗꯨꯗꯒꯤ ꯑꯄꯥꯝꯕ ꯈꯜꯂꯒ ꯑꯗꯨꯝ ꯇꯧꯕꯤꯔꯣ ꯑꯗꯨꯒ ꯉꯁꯥꯏꯒꯤ ꯆꯠꯄꯒꯤꯗꯣ ꯑꯗꯨꯗꯤ ꯑꯦꯛꯇ꯭ꯔꯥ ꯆꯥꯔꯖ ꯑꯣꯏꯅ ꯂꯥꯛꯀꯅꯤ ꯀꯩꯅꯣ ꯂꯣꯗꯤꯡꯒꯤꯗꯨ ꯑꯗꯨꯗꯤ ꯍꯣꯏ ꯍꯣꯏ ꯎꯝ ꯍꯣꯏ ꯍꯣꯏ ꯑꯪ ꯌꯥꯅꯤ ꯌꯥꯅꯤ ꯌꯥꯝ ꯐꯔꯦ ꯊꯝꯃꯦ ꯊꯝꯃꯦ ꯎꯝ